ꯑꯩꯈꯣꯏꯒꯤ ꯂꯝꯁꯤꯗꯗꯤ ꯉꯥ ꯐꯥꯕ ꯐꯤꯁꯤꯡ ꯇꯧꯕ ꯍꯥꯏꯕꯁꯤꯁꯨ ꯌꯥꯝꯅ ꯁꯤꯟꯐꯝ ꯑꯃꯅꯤ ꯑꯣꯀꯨꯄꯦꯁꯟ ꯑꯃꯅꯤ ꯍꯥꯏꯅ ꯂꯧꯅꯩ ꯑꯗꯨꯅ ꯉꯥ ꯐꯥꯕ ꯍꯥꯏꯁꯦ ꯌꯥꯝꯅ ꯅꯨꯡꯉꯥꯏꯕ ꯊꯕꯛ ꯑꯃꯅꯦꯕ ꯑꯩ ꯏꯁꯥꯃꯛꯁꯨ ꯉꯥ ꯐꯥꯕ ꯌꯥꯝꯅ ꯄꯥꯝꯖꯕ ꯃꯤ ꯑꯃꯅꯤ ꯉꯥ ꯐꯥꯕꯁꯦ ꯑꯩꯈꯣꯏꯅ ꯑꯩꯅ ꯀꯅꯥꯗꯒꯤ ꯇꯝꯖꯒꯦ ꯍꯥꯏꯕ ꯃꯇꯝꯗ ꯑꯩꯈꯣꯏꯒꯤ ꯂꯩꯔꯤꯕ ꯂꯩꯀꯥꯏꯒꯤ ꯑꯍꯟ ꯃꯈꯩꯁꯤꯅ ꯑꯩꯈꯣꯏ ꯇꯨꯔꯦꯜꯗ ꯄꯥꯠꯇ ꯉꯥ ꯐꯥꯕ ꯆꯠꯄ ꯃꯇꯝꯗ ꯃꯈꯣꯏꯒꯤ ꯃꯇꯨꯡ ꯏꯟꯅꯗꯅ ꯌꯥꯝꯅ ꯇꯣꯏꯅ ꯃꯈꯣꯏꯅ ꯇꯥꯟꯊꯣꯛꯄꯤꯔꯒꯁꯨ ꯑꯉꯥꯡ ꯑꯣꯏꯔꯤ ꯍꯥꯏꯗꯅ ꯇꯥꯟꯊꯣꯛꯄꯤ ꯑꯗꯨꯕꯨ ꯑꯩꯅ ꯑꯅꯝ ꯀꯟꯗꯅ ꯏꯟꯅꯔꯒ ꯃꯈꯣꯏꯒꯤ ꯃꯇꯨꯡ ꯏꯜꯂꯒ ꯈꯣꯠꯂꯒ ꯇꯧꯔꯛꯄꯅ ꯃꯔꯝ ꯑꯣꯏꯔꯒ ꯑꯩꯈꯣꯏ ꯉꯥ ꯐꯥꯕꯁꯤ ꯍꯩꯖꯍꯧꯕꯅꯤ ꯑꯗꯨ ꯀꯥ ꯍꯦꯟꯅ ꯍꯩꯕ ꯑꯣꯏꯕꯗꯨꯗꯤ ꯅꯠꯇꯦ ꯑꯗꯨꯕꯨ ꯑꯉꯥꯡ ꯑꯣꯏꯔꯤꯉꯩꯗꯒꯤ ꯌꯥꯝꯅ ꯀꯩꯗꯧꯅ ꯉꯥ ꯐꯥꯕ ꯆꯠꯂꯛꯄ ꯃꯤꯁꯨ ꯅꯠꯇꯦ ꯑꯗꯨ ꯌꯥꯝꯅ ꯇꯣꯏꯅ ꯆꯠꯄ ꯃꯤ ꯅꯠꯇꯕꯅꯤꯅ ꯀꯥ ꯍꯦꯟꯅꯗꯤ ꯍꯩꯇꯦ ꯑꯗꯨꯕꯨ ꯏꯁꯥꯅꯗꯤ ꯌꯥꯝꯅ ꯄꯥꯝꯖꯕ ꯊꯕꯛ ꯑꯃꯅꯤ ꯐꯤꯁꯤꯡ ꯇꯧꯕ ꯍꯥꯏꯕꯁꯤ ꯑꯗꯨ ꯑꯩꯅ ꯑꯍꯜ ꯃꯈꯩꯒꯤ ꯃꯇꯨꯡ ꯏꯟꯖꯕ ꯃꯇꯝꯗ ꯃꯈꯣꯏꯅ ꯇꯥꯟꯊꯣꯛꯄꯤꯔꯛꯄ ꯇꯥꯟꯊꯣꯛꯄꯤꯔꯝꯕꯗꯒꯤ ꯆꯠꯄ ꯐꯪꯗꯅ ꯇꯣꯛꯈꯤꯕꯁꯨ ꯀꯣꯡꯒꯥꯏ ꯑꯃꯅꯤ ꯃꯌꯥꯝꯅꯁꯨ ꯌꯥꯎꯈ꯭ꯔꯦ ꯃꯔꯝ ꯑꯗꯨꯅ ꯉꯥ ꯐꯥꯕ ꯍꯥꯏꯕꯁꯤ ꯊꯣꯏꯅ ꯍꯩꯕ ꯍꯥꯏꯕꯗꯨꯃꯗꯤ ꯑꯣꯏꯗꯦ ꯑꯗꯨꯕꯨ ꯑꯩꯈꯣꯏꯒꯤ ꯑꯍꯟ ꯃꯊꯛꯀꯤ ꯑꯍꯟꯁꯤꯡꯁꯤꯗꯒꯤ ꯑꯩꯅ ꯇꯝꯖꯍꯧꯕ ꯇꯦꯛꯅꯤꯛꯁꯤ ꯀꯌꯥꯃꯔꯨꯝ ꯂꯩꯈ꯭ꯔꯦꯕ ꯍꯧꯖꯤꯛ ꯐꯥꯎꯕꯗ ꯑꯩꯈꯣꯏꯅ ꯇꯝꯈꯤꯕ ꯇꯦꯛꯅꯤꯛꯁꯤ ꯍꯥꯏꯕꯗ ꯌꯥꯝꯅ ꯌꯥꯝꯃꯟꯕꯅ ꯃꯔꯝ ꯑꯣꯏꯔꯒ ꯍꯥꯏꯕ ꯉꯝꯗꯕꯁꯨ ꯌꯥꯏ ꯑꯗꯨꯕꯨ ꯈꯔ ꯍꯥꯏꯖꯔꯕꯗ ꯀꯔꯤꯅꯣ ꯍꯥꯏꯕ ꯃꯇꯝꯗ ꯑꯩꯈꯣꯏ ꯉꯥꯄ꯭ꯔꯨꯝ ꯐꯥꯕ ꯍꯥꯏꯕꯁꯤ ꯀꯩꯗꯧꯔꯦ ꯃꯌꯥꯝꯅ ꯌꯥꯝꯅ ꯀꯩꯗꯧꯕ ꯌꯥꯝꯅ ꯂꯨꯅ ꯈꯟꯅꯕ ꯊꯕꯛ ꯑꯃꯅꯦꯕ ꯍꯩꯕꯗ ꯌꯥꯝꯅ ꯐꯥꯕꯗ ꯌꯥꯝꯅ ꯌꯥꯕꯅꯦꯕ ꯉꯥꯄ꯭ꯔꯨꯝ ꯍꯥꯏꯕ ꯉꯥ ꯑꯁꯦ ꯑꯗꯨꯕꯨ ꯑꯩꯒꯤ ꯑꯣꯏꯅꯗꯤ ꯊꯣꯏꯅ ꯋꯥꯅꯤꯡꯉꯥꯏ ꯑꯣꯏꯗꯦ ꯃꯔꯝꯗꯤ ꯑꯩꯈꯣꯏꯒꯤ ꯃꯅꯥꯀꯇ ꯂꯩꯕ ꯑꯍꯜꯁꯤꯡꯁꯤꯅ ꯒꯤ ꯃꯇꯨꯡ ꯏꯟꯖꯕꯗꯒꯤ ꯃꯈꯣꯏꯅ ꯇꯧꯕ ꯎꯔꯒ ꯑꯃꯗꯤ ꯑꯩꯅꯁꯨ ꯃꯈꯣꯏꯅ ꯁꯨꯃꯥꯏꯅ ꯇꯧꯔꯒ ꯀꯩꯗꯧꯒꯗ꯭ꯔꯥ ꯍꯥꯏꯅ ꯍꯪꯖꯍꯧꯕ ꯀꯌꯥꯅ ꯃꯔꯝ ꯑꯣꯏꯔꯒ ꯉꯥꯄ꯭ꯔꯨꯝ ꯐꯥꯕꯁꯤꯅ ꯌꯥꯝꯅ ꯑꯦꯛꯁꯄ꯭ꯔꯦꯁ ꯍꯩꯅꯔꯦ ꯑꯗꯨꯒ ꯑꯃꯅ ꯑꯩꯈꯣꯏꯒꯤ ꯉꯥ ꯑꯩꯈꯣꯏꯒꯤ ꯎꯀꯥꯕꯤ ꯍꯥꯏꯇꯔꯦ ꯎꯀꯥꯕꯤ ꯐꯥꯕꯁꯤꯁꯨ ꯌꯥꯝꯅ ꯑꯔꯥꯏꯕꯗꯤ ꯑꯣꯏꯗꯦꯕ ꯃꯥꯒꯤ ꯃꯁꯣꯡꯁꯤꯅ ꯊꯤꯟꯒꯠꯂꯞꯄ ꯃꯇꯝꯗ ꯈꯨꯠ ꯌꯥꯠꯇꯅ ꯑꯩꯈꯣꯏ ꯏ ꯊꯣꯛꯄ ꯐꯥꯎꯕ ꯌꯥꯎꯔꯤꯃꯕꯤ ꯃꯔꯝ ꯑꯗꯨꯅ ꯎꯀꯥꯕꯤ ꯐꯥꯕꯒꯤ ꯃꯇꯥꯡꯁꯤꯗꯁꯨ ꯀꯃꯥꯏꯅ ꯃꯔꯝꯅ ꯆꯞꯀꯅꯤ ꯍꯥꯏꯕꯁꯤꯃꯁꯨ ꯌꯥꯝꯅ ꯊꯣꯏꯅ ꯈꯪꯕ ꯍꯥꯏꯗꯤ ꯌꯥꯝꯅ ꯍꯦꯟꯅ ꯈꯪꯕ ꯍꯥꯏꯕꯗꯨ ꯑꯣꯏꯔꯦ ꯑꯩꯈꯣꯏꯒꯤ ꯀꯣꯂꯤꯡꯁꯤꯡꯒꯤ ꯃꯃꯥꯡꯗ ꯑꯩꯒꯤ ꯀꯣꯂꯤꯛꯁꯤꯡꯒꯤ ꯃꯔꯝꯇꯗꯤ ꯑꯩꯅ ꯈꯤꯇꯪ ꯀꯥ ꯍꯦꯟꯅ ꯈꯪꯕ ꯍꯥꯏꯕꯗꯨꯃꯁꯨ ꯑꯣꯏꯖꯔꯦ ꯁꯤꯃꯁꯨ ꯌꯥꯝꯅ ꯅꯨꯡꯉꯥꯏ ꯑꯗꯨꯒ ꯑꯃꯅ ꯑꯍꯨꯝ ꯁꯨꯕꯗ ꯑꯩꯈꯣꯏ ꯉꯥꯆꯤꯛ ꯉꯥꯆꯤꯛ ꯐꯥꯕ ꯍꯥꯏꯕꯁꯤꯁꯨ ꯑꯔꯥꯏꯕ ꯊꯕꯛꯇꯤ ꯑꯣꯏꯗꯦ ꯑꯗꯨꯅ ꯃꯔꯝ ꯑꯣꯏꯔꯒ ꯃꯌꯥꯝꯅꯁꯨ ꯊꯣꯏꯅ ꯉꯥꯆꯤꯛ ꯍꯥꯏꯕꯁꯤꯃꯛꯇꯕꯨ ꯐꯥꯎ ꯍꯥꯏꯕꯁꯨ ꯌꯥꯅꯗꯦꯕ ꯑꯗꯨꯕꯨ ꯑꯩꯒꯤ ꯑꯣꯏꯅꯗꯤ ꯑꯍꯜꯁꯤꯡꯅ ꯇꯥꯛꯄꯤꯕ ꯑꯃꯗꯤ ꯑꯩꯈꯣꯏꯅ ꯑꯩꯅ ꯃꯥꯒꯤ ꯃꯈꯣꯏꯒꯤ ꯃꯇꯨꯡ ꯏꯟꯗꯨꯅ ꯇꯧꯔꯛꯄꯅ ꯃꯔꯝ ꯑꯣꯏꯔꯒ ꯃꯈꯣꯏꯅ ꯇꯦꯛꯅꯤꯛ ꯀꯌꯥ ꯑꯃꯃꯝ ꯑꯩꯉꯣꯟꯗ ꯇꯥꯛꯄꯤꯔꯝꯃꯦꯕ ꯑꯗꯨꯅ ꯃꯔꯝ ꯑꯣꯏꯔꯒ ꯉꯥꯆꯤꯡ ꯐꯥꯕ ꯁꯤꯃꯁꯨ ꯌꯥꯝꯅ ꯍꯩꯅꯔꯦ ꯑꯗꯣ ꯉꯥꯆꯤꯛ ꯀꯔꯝꯅ ꯆꯠꯀꯅꯤ ꯍꯥꯏꯕꯁꯤꯃꯁꯨ ꯌꯥꯝꯅ ꯀꯩꯗꯧꯔꯦ ꯑꯗꯨꯒ ꯁꯤ ꯁꯤꯒꯤ ꯃꯇꯨꯡꯗ ꯑꯩꯈꯣꯏꯅ ꯉꯥ ꯐꯥꯕꯁꯤ ꯉꯥ ꯑꯆꯧꯕ ꯑꯩꯈꯣꯏꯅ ꯀꯔꯝꯅ ꯐꯥꯒꯅꯤ ꯍꯥꯏꯕꯁꯤꯃꯁꯨ ꯌꯥꯝꯅ ꯀꯩꯗꯧꯔꯦ ꯑꯗꯨꯅ ꯑꯩꯅ ꯑꯉꯥꯡ ꯑꯣꯏꯔꯤꯉꯩꯗꯒꯤ ꯍꯧꯅ ꯉꯥ ꯐꯥꯕꯁꯦ ꯌꯥꯝꯅ ꯄꯥꯝꯖꯔꯛꯄꯅꯤꯅ ꯑꯍꯟ ꯃꯈꯩꯅ ꯇꯥꯟꯊꯣꯛꯄꯤꯔꯒꯁꯨ ꯅꯝꯗꯅ ꯏꯟꯅꯕ ꯃꯇꯝꯗꯗꯤ ꯇꯣꯉꯥꯟ ꯇꯣꯉꯥꯟꯕ ꯃꯌꯥꯥꯝ ꯑꯃ ꯑꯩꯉꯣꯟꯗ ꯇꯥꯛꯄꯤ ꯃꯔꯝ ꯑꯗꯨꯅ ꯉꯥ ꯐꯥꯕꯒꯤ ꯂꯝꯁꯤꯗꯗꯤ ꯇꯦꯛꯅꯤꯛꯁꯦ ꯌꯥꯝꯅ ꯃꯁꯤꯡ ꯈꯪꯗꯅꯁꯨ ꯃꯃꯥꯡꯗꯁꯨ ꯍꯥꯏꯖꯈ꯭ꯔꯦ ꯍꯧꯖꯤꯛꯁꯨ ꯑꯗꯨꯅ ꯍꯩꯖꯔꯦ ꯉꯥ ꯑꯆꯧꯕ ꯐꯥꯕ ꯍꯥꯏꯕꯁꯤꯃꯛꯇꯕꯨ ꯏꯁꯤꯡ ꯆꯥꯎ ꯍꯥꯏꯗꯤ ꯑꯋꯥꯕ ꯑꯃꯅꯦꯕ ꯑꯩꯈꯣꯏꯅ ꯉꯥ ꯑꯈꯧꯕ ꯉꯥ ꯑꯆꯧꯕ ꯐꯥꯕ ꯍꯥꯏꯕꯁꯤ ꯃꯆꯥ ꯐꯕꯒꯗꯤ ꯀꯩꯁꯨ ꯃꯥꯟꯅꯗꯦ ꯃꯔꯝ ꯑꯗꯨꯅ ꯀꯔꯝ ꯇꯧꯅ ꯐꯥꯒꯅꯤ ꯍꯥꯏꯕꯁꯤꯃꯁꯨ ꯌꯥꯝꯅ ꯈꯪꯏ ꯑꯗꯨꯒ ꯏꯁꯤꯡ ꯀꯔꯝꯅ ꯏꯟ ꯈꯣꯟꯒꯅꯤ ꯏꯟ ꯈꯣꯟꯕ ꯃꯇꯝꯗ ꯀꯔꯝꯅ ꯑꯩꯈꯣꯏꯅ ꯏꯊꯟꯇ ꯏꯟ ꯈꯣꯟꯅꯒꯤ ꯇꯦꯀꯅꯤꯛꯁꯤꯃꯁꯨ ꯃꯌꯥꯝꯅ ꯎꯔꯒꯗꯤ ꯉꯛꯅꯕꯤꯔꯝꯕ ꯌꯥꯏ ꯑꯗꯨꯕꯨ ꯑꯩꯒꯤ ꯑꯣꯏꯅꯗꯤ ꯏꯊꯟꯇ ꯏꯟ ꯈꯣꯟꯕ ꯍꯥꯏꯕꯁꯤꯃꯁꯨ ꯌꯥꯔꯦ ꯍ꯭ꯋꯥꯡꯗ ꯀꯔꯝꯅ ꯈꯣꯟꯒꯅꯤ ꯍꯥꯏꯕ ꯀꯥꯟꯗ ꯇꯝꯕꯗ ꯌꯥꯝꯅ ꯀꯨꯏꯅ ꯆꯪꯕ ꯄꯣꯠ ꯑꯃꯅꯤ ꯃꯁꯤꯁꯨ ꯑꯁꯤꯃꯁꯨ ꯌꯥꯝꯅ ꯍꯩꯔꯦ ꯑꯩꯈꯣꯏꯒꯤ ꯈ꯭ꯋꯥꯡꯗ ꯀꯤꯁꯤꯜꯂꯒ ꯉꯥ ꯀꯔꯝꯅꯝ ꯈꯣꯟꯒꯅꯤ ꯍꯥꯏꯕꯒꯤ ꯃꯁꯤ ꯃꯌꯥꯝꯁꯤꯡꯅ ꯑꯩꯉꯣꯟꯗ ꯇꯥꯛꯄꯤꯔꯝꯕꯗꯒꯤ ꯁꯤꯃꯁꯨ ꯈꯪꯖꯔꯦ ꯑꯁꯤꯒꯨꯁꯨ ꯃꯊꯛꯇ ꯑꯩꯈꯣꯏꯒꯤ ꯏꯟ ꯈꯣꯟꯕ ꯑꯩꯈꯣꯏꯒꯤ ꯅꯨꯄꯥ ꯏꯜ ꯍꯥꯏꯖꯕ ꯇꯥꯔꯦ ꯁꯤ ꯈꯣꯟꯕ ꯃꯇꯝꯗ ꯀꯔꯝꯅ ꯀꯩꯗꯧꯒꯅꯤ ꯀꯔꯝꯅ ꯃꯁꯤꯗꯒꯤ ꯉꯥ ꯂꯧꯊꯣꯛꯀꯅꯤ ꯍꯥꯏꯕ ꯃꯇꯝꯗ ꯍꯨꯟꯕꯗꯤ ꯍꯩꯔꯒ ꯑꯌꯥꯝꯕꯅ ꯃꯤ ꯑꯌꯥꯝꯕꯅ ꯍꯨꯟꯕ ꯍꯩꯔꯒ ꯉꯥ ꯂꯧꯊꯣꯛꯄ ꯍꯩꯇꯕꯗꯒꯤ ꯉꯥ ꯁꯤꯕꯅ ꯍꯥꯟꯕ ꯑꯁꯤꯒꯨꯝꯂꯕ ꯀꯣꯡꯒꯥꯏ ꯑꯃꯅꯦꯕ ꯁꯤꯔꯒꯗꯤ ꯑꯁꯤꯕ ꯉꯥ ꯍꯥꯏꯕꯁꯤꯃꯛꯇꯕꯨ ꯃꯌꯥꯝꯅꯁꯨ ꯄꯥꯝꯅꯗꯦ ꯃꯔꯝ ꯑꯗꯨꯅ ꯇꯒꯠ ꯑꯇꯦꯛꯄ ꯉꯥ ꯄꯥꯝꯕꯅ ꯃꯔꯝ ꯑꯣꯏꯔꯒ ꯉꯥ ꯌꯣꯛꯏꯕ ꯃꯤ ꯑꯗꯨꯗ ꯄꯩꯁꯥ ꯅꯨꯡꯁꯥ ꯌꯥꯝꯅ ꯐꯪꯒꯗꯕꯗꯨꯒꯤ ꯃꯃꯜ ꯍꯟꯊꯍꯟꯕ ꯁꯤꯒꯨꯝꯕ ꯀꯌꯥꯃꯔꯨꯝ ꯑꯃꯁꯨ ꯊꯣꯛꯇꯕꯗꯤ ꯅꯠꯇꯦ ꯃꯔꯝ ꯑꯗꯨꯅ ꯃꯁꯤꯗꯒꯤ ꯀꯟꯖꯅꯕ ꯑꯩꯒꯤ ꯑꯣꯏꯅꯗꯤ ꯀꯩꯗꯧꯔꯦ ꯍꯥꯏꯕ ꯃꯇꯝꯗ ꯑꯩꯈꯣꯏꯒꯤ ꯉꯥ ꯏꯟ ꯅꯨꯄꯥ ꯏꯟꯁꯤ ꯍꯨꯜꯂꯕ ꯃꯇꯝꯗ ꯉꯥ ꯂꯧꯊꯣꯛꯄ ꯃꯌꯥꯝꯅ ꯑꯋꯥꯕ ꯑꯣꯏꯅꯔꯤꯕ ꯉꯥ ꯂꯧꯊꯣꯛꯄ ꯍꯩꯇꯕꯒꯤ ꯁꯤꯃ ꯊꯕꯛ ꯁꯤꯃꯁꯨ ꯑꯩꯒꯤꯗꯤ ꯑꯣꯏꯅꯗꯤ ꯌꯥꯝꯟ ꯀꯣꯝꯕ ꯍꯥꯏꯕꯗꯨ ꯑꯣꯏꯔꯦ ꯑꯁꯤꯒꯨꯝꯂꯕ ꯇꯦꯛꯅꯤꯛꯁꯤꯡꯁꯦ ꯑꯩꯅ ꯑꯍꯜ ꯑꯩꯒꯤ ꯃꯃꯥꯡꯒꯤ ꯑꯍꯜ ꯉꯥ ꯐꯥꯕ ꯌꯥꯝꯅ ꯄꯥꯝꯖꯕ ꯑꯍꯜꯁꯤꯡꯗꯒꯤ ꯑꯩꯅ ꯇꯝꯖꯍꯧꯏ